ꯍꯜꯂꯣ ꯗꯥ ꯆꯧꯕ ꯗꯥ ꯆꯧꯕ ꯍꯌꯦꯡ ꯁꯟꯗꯦꯁꯦ ꯑꯣꯐ ꯂꯩꯕ꯭ꯔꯣ ꯁꯨꯇꯤ ꯂꯩꯌꯦ ꯎꯝ ꯑꯩꯅ ꯁꯨꯝ ꯌꯨꯝꯗ ꯁꯨꯝ ꯂꯩꯁꯤꯟꯕꯗꯣ ꯕꯣꯔꯤꯡ ꯑꯣꯏ ꯍꯌꯦꯡꯗꯣ ꯁꯨꯝ ꯆꯠꯊꯣꯛꯎꯁꯤꯔꯥ ꯆꯠꯊꯣꯛꯇꯕꯁꯨ ꯀꯨꯏꯔꯦꯅ ꯁꯨꯝ ꯈꯟꯕ ꯌꯥꯗꯣꯏꯔꯥꯅ ꯍꯥꯟꯅ ꯍꯪꯉꯛꯏꯅꯦ ꯀꯅꯥ ꯀꯅꯥ ꯍꯥꯏꯁꯦ ꯃꯤ ꯑꯇꯩꯗꯤ ꯌꯥꯝ ꯍꯧꯔꯒꯨꯝꯁꯤꯗ ꯑꯉꯥꯡ ꯄꯨꯔꯒ ꯑꯩꯈꯣꯏ ꯑꯍꯨꯝ ꯌꯥꯝ ꯂꯥꯞꯄ ꯅꯠꯇꯕ ꯁꯨꯝ ꯌꯨꯝꯗꯒꯤ ꯑꯆꯥꯄꯣꯠ ꯀꯩ ꯀꯥ ꯄꯦꯛ ꯇꯧꯔꯒ ꯁꯨꯝ ꯂꯝ ꯌꯦꯡꯕ ꯑꯣꯏꯅ ꯃꯊꯪ ꯃꯊꯪ ꯃꯐꯝꯁꯦ ꯑꯩꯗꯤ ꯅꯦꯆꯔꯦꯜ ꯑꯣꯏꯕ ꯄꯥꯝꯃꯦ ꯎꯝ ꯁꯤꯡꯗꯥꯔꯣꯝ ꯆꯠꯂꯨꯔꯁꯤꯔꯣ ꯖꯨꯗꯗꯤ ꯑꯆꯥꯄꯣꯠ ꯆꯥꯐꯝꯗꯣ ꯅꯨꯡꯉꯥꯏꯒꯗ꯭ꯔꯣ ꯑꯣ ꯑꯗꯨ ꯑꯣꯏꯔꯒꯅ ꯀꯩꯅꯣ ꯇꯧꯔꯁꯦ ꯐꯌꯦꯡꯗ ꯐꯌꯦꯡꯗ ꯆꯠꯂꯁꯦ ꯐꯌꯦꯡꯒꯤ ꯒꯥꯔꯗꯦꯟꯗꯣ ꯐꯌꯦꯡꯒꯤ ꯒꯥꯔꯗꯦꯟꯗꯣ ꯆꯠꯂꯁꯦ ꯑꯣ ꯑꯗꯨꯒ ꯍꯜꯂꯛꯑꯒ ꯑꯉꯥꯡꯒꯤ ꯖꯨꯗ ꯆꯪꯕꯤꯔꯁꯦ ꯍꯣꯏ ꯑꯗꯨꯗꯤ ꯑꯩ ꯀꯩꯅꯣ ꯇꯧꯔꯒꯦ ꯆꯥꯅꯕꯗꯣ ꯆꯤꯀꯟ ꯑꯃꯒ ꯁꯂꯥꯠ ꯑꯃꯒ ꯁꯦꯝꯃꯒꯦꯀꯣ ꯑꯩ ꯉꯁꯤ ꯗꯥ ꯆꯧꯕꯒꯤ ꯀꯩ ꯁꯦꯝꯃꯣ ꯍꯥꯏꯅꯣ ꯍꯣꯏꯅꯦ ꯆꯝꯐꯨꯠꯁꯨ ꯍꯥꯞꯄꯒꯦ ꯑꯗꯒꯤ ꯗꯥ ꯆꯧꯕꯒꯤ ꯆꯝꯄ꯭ꯔꯥꯗꯨꯁꯨ ꯍꯥꯞꯄꯒꯦ

ꯍꯣꯏ ꯖꯨꯁꯇꯣ ꯍꯣꯏ ꯑꯩ ꯁꯦꯝꯃꯒ ꯍꯣꯏ ꯍꯣꯏ ꯑꯗꯨꯗꯤ ꯑꯩ ꯉꯁꯤꯗꯣ ꯅꯨꯡꯗꯥꯡꯋꯥꯏꯔꯝꯗꯣ ꯃꯥꯔꯀꯦꯇꯤꯡ ꯆꯠꯊꯣꯛꯎꯔꯒꯦꯀꯣ

ꯍꯣꯏ ꯍꯣꯏ ꯑꯗꯨꯗꯤ ꯑꯩ ꯍꯣꯔꯦꯟꯗꯣ ꯑꯋꯥꯠ ꯑꯄꯥꯗꯣ ꯌꯦꯡꯁꯤꯜꯂꯨꯔꯒꯦ ꯁꯣꯏꯗ꯭ꯔꯦꯅ ꯂꯧꯔꯕꯅꯤ ꯀꯣ ꯍꯌꯦꯡ ꯍꯣꯏ ꯍꯣꯏ ꯌꯦꯡꯉꯝꯃꯒꯦ ꯍꯣꯏ ꯍꯣꯏ ꯎꯝ ꯍꯣꯏ ꯑꯗꯨꯗꯤ ꯑꯩ ꯁꯣꯏꯗ꯭ꯔꯦꯅ ꯂꯧꯔꯒꯦꯀꯣ ꯍꯣꯏ ꯍꯣꯏ ꯎꯝ ꯊꯦꯡꯛ ꯌꯨ